ꯃꯅꯤꯄꯨꯔꯗ ꯃꯍꯩ ꯃꯁꯤꯡ ꯇꯝꯕꯒꯤ ꯃꯑꯣꯡ ꯑꯁꯤꯗ ꯊꯦꯡꯅꯔꯤꯕ ꯃꯔꯨ ꯑꯣꯏꯕ ꯈꯨꯗꯣꯡ ꯆꯥꯗꯕꯁꯤꯡꯒꯤ ꯃꯔꯝꯗ ꯍꯥꯏꯔꯕꯗ ꯑꯍꯥꯟꯕꯗ ꯒꯣꯃꯦꯟ ꯁ꯭ꯀꯨꯜꯁꯤꯡꯗ ꯑꯣꯖꯥꯁꯤꯡ ꯋꯥꯠꯄ ꯒꯣꯃꯦꯟꯅ ꯃꯇꯤꯛ ꯆꯥꯕ ꯃꯇꯝ ꯆꯥꯅ ꯃꯥ ꯃꯥꯒꯤ ꯗꯔꯀꯥꯔ ꯑꯣꯏꯔꯤꯕ ꯑꯣꯖꯥ ꯅꯠꯇ꯭ꯔꯒ ꯔꯤꯀ꯭ꯋꯔꯃꯦꯟꯁꯤꯡ ꯄꯤꯕꯤꯗꯕꯅ ꯃꯔꯝ ꯑꯣꯏꯗꯨꯅ ꯒꯣꯃꯦꯟ ꯁ꯭ꯀꯨꯜꯗ ꯇꯝꯃꯤꯕ ꯑꯣꯖꯥ ꯁꯥꯇ꯭ꯔꯁꯤꯡ ꯑꯁꯤꯁꯨ ꯈꯨꯗꯣꯡ ꯆꯥꯗꯕ ꯀꯌꯥ ꯑꯃ ꯊꯦꯡꯅꯔꯤ ꯑꯗꯒꯤ ꯃꯊꯪꯗꯅ ꯑꯩꯈꯣꯏꯅ ꯃꯐꯝ ꯑꯁꯤꯗ ꯑꯦꯀꯥꯗꯃꯤꯛ ꯀꯦꯂꯦꯟꯗꯔ ꯏꯝꯄ꯭ꯔꯣꯄꯔ ꯑꯣꯏꯕ ꯁꯝꯅ ꯍꯥꯏꯔꯕꯗ ꯑꯩꯈꯣꯏꯒꯤ ꯍꯧꯖꯤꯛꯃꯛꯇꯁꯨ ꯂꯥꯟ ꯍꯧꯗꯨꯅ ꯁꯥꯇ꯭ꯔꯁꯤꯡ ꯑꯁꯤꯅ ꯇꯝꯒꯗꯕ ꯃꯍꯩꯁꯤꯡ ꯑꯗꯨ ꯇꯝꯕ ꯐꯪꯗꯅ ꯂꯥꯟ ꯍꯧꯗꯨꯅ ꯂꯩꯔꯤ ꯍꯥꯏꯈꯤꯕ ꯆꯍꯤ ꯑꯅꯤꯃꯨꯛꯀꯤ ꯃꯃꯥꯡꯗꯁꯨ ꯀꯣꯕꯤꯠ ꯅꯥꯏꯟꯇꯤꯟꯅ ꯀꯣꯕꯤꯠ ꯄꯦꯟꯗꯦꯃꯤꯛ ꯂꯥꯛꯄꯅ ꯃꯔꯝ ꯑꯣꯏꯗꯨꯅ ꯁꯥꯇ꯭ꯔꯁꯤꯡꯅꯁꯨ ꯃꯍꯩ ꯃꯁꯤꯡ ꯐꯖꯅ ꯇꯝꯕ ꯐꯪꯈꯤꯗꯦ ꯍꯧꯖꯤꯛꯅ ꯑꯣꯟꯂꯥꯏꯟ ꯀ꯭ꯂꯥꯁ ꯍꯥꯏꯕꯁꯨ ꯌꯥꯗꯔꯦ ꯅꯦꯠ ꯊꯤꯡꯖꯤꯜꯂꯕꯅꯤꯅ ꯃꯔꯝ ꯑꯁꯤꯅ ꯍꯥꯏꯔꯤꯕꯁꯤꯡ ꯑꯁꯤ ꯑꯋꯥꯕ ꯀꯌꯥ ꯑꯃ ꯊꯦꯡꯅꯔꯤ ꯑꯗꯒꯤ ꯏꯔꯤꯒꯨꯂꯔ ꯑꯦꯠꯃꯤꯁꯟ ꯍꯥꯏꯔꯒꯗꯤ ꯃꯐꯝ ꯑꯃꯒ ꯑꯃꯒ ꯃꯥꯟꯅꯗꯕ ꯔꯤꯒꯨꯂꯔ ꯑꯣꯏꯗꯕ ꯑꯦꯠꯃꯤꯁꯟ ꯀꯌꯥ ꯑꯃꯁꯨ ꯇꯧꯔꯤ